ꯍꯜꯂꯣ ꯏꯇꯥꯎ ꯎꯝ ꯆꯥꯔꯦ ꯅꯪꯗꯤ ꯆꯥꯔꯕꯣ ꯏꯇꯥꯎ ꯑꯣ ꯌꯦꯟꯁꯥꯡ ꯀꯩ ꯆꯥꯕꯅꯣ ꯎꯝ ꯆꯥꯔꯦ ꯑꯩ ꯍꯧꯖꯤꯛ ꯀꯨꯏꯗ꯭ꯔꯤꯗ ꯆꯥꯕ ꯊꯕꯛ ꯈꯔ ꯆꯠꯂꯨꯕꯗꯒꯤ ꯑꯦ ꯌꯥꯏꯌꯦ ꯈꯟꯅꯒꯗꯃꯤ ꯏꯇꯥꯎ ꯑꯗꯣ ꯏꯝꯃꯥꯝ ꯁꯥꯕ ꯈꯣꯏ ꯈꯔ ꯌꯥꯎꯍꯟꯒꯗꯃꯤꯅꯦ ꯑꯩꯈꯣꯏꯒꯤ ꯏꯃꯥꯝ ꯁꯥꯕ ꯈꯣꯏ ꯈꯔ ꯄꯨꯊꯣꯛ ꯈꯣꯇꯣꯛꯑꯒ ꯀꯩ ꯀꯩꯅꯣ ꯈꯟꯅ ꯇꯥꯅꯁꯦ ꯃꯍꯥꯛ ꯑꯁꯤꯕꯨ ꯀꯌꯥ ꯊꯣꯛꯇ꯭ꯔ ꯃꯥꯜꯂꯦꯅꯦ ꯃꯁꯥꯁꯦ ꯎꯝ ꯐꯣꯔꯃꯦꯂꯤꯇꯤ ꯑꯃ ꯂꯩꯇ ꯃꯥꯜꯂꯦ ꯃꯣꯏ ꯅꯍꯥꯟ ꯄꯩꯁꯥ ꯌꯦꯜꯂꯤ ꯈꯣꯠꯂꯦꯅ ꯈꯔ ꯇꯧꯔꯝꯕꯅꯤꯅꯦ ꯑꯗꯨꯕꯨ ꯍꯧꯖꯤꯛ ꯐꯖꯅ ꯌꯦꯟꯗ꯭ꯔꯕ ꯖꯥꯠꯂꯣ

ꯐꯖꯅ ꯃꯌꯥꯝꯒꯤ ꯊꯕꯛ ꯇꯧꯔꯗꯤ ꯈꯔ ꯅꯤꯌꯣꯝ ꯅꯤꯇꯤ ꯆꯨꯝꯅ ꯇꯧꯒꯗꯃꯤꯗ ꯑꯗꯨ ꯌꯥꯝ ꯐꯠꯇꯦ ꯃꯣꯏꯁꯨ ꯃꯌꯥꯝꯒꯤꯅꯤꯅ ꯈꯔꯕꯨꯗꯤꯀꯣ ꯋꯥꯅ ꯍꯣꯠꯅꯖꯔꯤꯃꯤꯗ ꯑꯗꯨꯕꯨꯗꯤ ꯑꯗꯩ ꯑꯩꯈꯣꯏ ꯈꯔ ꯆꯥꯎꯈꯠꯅꯕ ꯑꯃꯨꯛ ꯇꯧꯁꯤꯔꯣ ꯑꯁ ꯑꯁꯤꯒꯤ ꯅꯍꯥꯟ ꯏꯕꯥꯅꯤꯅ ꯌꯦꯡꯉꯨꯕ ꯊꯣꯡꯗꯨꯁꯨ ꯁꯨꯛꯂꯣꯏ ꯂꯣꯏꯁꯟꯗꯦꯅꯦ ꯃꯇꯝꯅ ꯑꯗꯨꯝ ꯂꯧꯏꯅꯦ ꯂꯩꯔꯥꯏꯗꯨꯕꯨ ꯍꯌꯦꯡ ꯃꯣꯏꯅ ꯆꯜꯂꯤꯕ ꯐꯦꯟꯁꯤꯡꯗꯨꯕꯨ ꯅꯝꯒꯗ ꯃꯥꯜꯂꯤꯅꯦ ꯅꯥꯀꯜ ꯑꯃ ꯀꯨꯠꯍꯧꯏꯅꯦ

ꯑꯩꯈꯣꯏ ꯈꯔ ꯄꯨꯟꯁꯜꯂꯒ

ꯀꯝꯃꯨꯅꯤꯇꯤ ꯍꯣꯜꯗ ꯐꯝꯃꯤꯟꯅꯔꯒ ꯀꯣ ꯂꯩꯀꯥꯏꯁꯤꯒꯤ ꯆꯥꯎꯈꯠ ꯊꯧꯔꯥꯡꯒꯤ ꯈꯔ ꯑꯝꯇ ꯈꯟꯅ ꯅꯩꯅꯒꯗꯃꯤꯅꯦ

ꯃꯣꯏ ꯅꯨꯡꯁꯤꯅꯗꯕꯅꯤꯅ ꯎꯝ ꯀꯃꯥꯏ ꯇꯧꯕꯅꯣ ꯃꯣꯏ ꯋꯥꯇꯔ ꯁꯄ꯭ꯂꯥꯏ ꯑꯃ ꯃꯈꯥꯗ ꯁꯥꯅꯦꯅ ꯇꯧꯔꯝꯕꯗꯒꯤ ꯑꯁꯣꯟ ꯃꯤꯅꯥ ꯕꯖꯥꯔꯂꯣꯝꯗ ꯄꯨꯈꯠꯂ ꯁꯥꯅꯤ ꯈꯣꯠꯅꯤ ꯍꯥꯏꯕꯩ ꯃꯇꯥꯡꯅꯤꯗꯅ ꯑꯩꯅ ꯋꯥꯔꯤ ꯑꯃꯕꯨ ꯇꯥꯏꯗ ꯃꯣꯏ ꯍꯥꯟꯅ ꯃꯣꯏ ꯍꯧꯔꯝꯃꯒ ꯃꯐꯝ ꯑꯃ ꯍꯧꯔꯝꯃꯤ ꯍꯥꯏꯔꯤꯅꯦ ꯃꯈꯥꯔꯣꯝꯗ ꯑꯗꯨꯒꯤꯗꯨ ꯃꯣꯏ ꯊꯕꯛ ꯄꯥꯝꯃꯦꯌꯦ ꯊꯕꯛꯁꯨ ꯂꯝꯁꯨ ꯀꯣꯟꯅ ꯈꯖꯅꯥ ꯇꯧꯕ ꯈꯣꯠꯄ ꯄꯥꯇꯥ ꯑꯣꯟꯕ ꯈꯣꯠꯄꯅ ꯍꯥꯏꯔꯤ ꯍꯥꯏꯅꯦ ꯃꯥꯅꯤ ꯃꯣꯏ ꯃꯣꯏ ꯑꯄꯥꯝꯕꯇ ꯇꯧ ꯍꯥꯏꯗꯤ ꯀꯅꯥ ꯌꯥꯔꯛꯀꯅꯤ ꯑꯗꯨ ꯍꯌꯦꯡ ꯀꯝꯃꯨꯅꯤꯇꯤ ꯍꯣꯜꯗ ꯑꯩꯈꯣꯏ ꯈꯔ ꯄꯨꯟꯁꯜꯂꯒ ꯑꯉꯥꯡ ꯅꯨꯕꯤ ꯂꯥꯏꯔꯤꯛ ꯂꯥꯏꯁꯨꯒꯤ ꯆꯥꯎꯈꯠ ꯊꯧꯔꯥꯡꯒꯤ ꯍꯧꯖꯤꯛꯇꯤ ꯂꯩꯕꯥꯛꯁꯤ ꯏꯔꯥꯡꯒꯤ ꯏꯔꯥꯡ ꯉꯥꯛꯇ ꯂꯩꯕꯅꯤꯅ ꯁꯤꯒꯤ ꯃꯇꯥꯡꯗ ꯈꯔ ꯈꯟꯅ ꯅꯩꯅꯁꯤꯅꯦ ꯑꯗꯨꯅ ꯎꯝ ꯍꯨꯖꯤꯛ ꯏꯖꯨꯀꯦꯁꯟ ꯁꯤꯁꯇꯦꯝꯗ ꯃꯥꯅ ꯀꯔꯤꯗꯒꯤꯅꯣ ꯍꯥꯏꯕꯗ ꯏꯖꯨꯀꯦꯁꯟ ꯁꯤꯁꯇꯦꯝꯁꯦ ꯐꯖꯅ ꯂꯥꯏꯔꯤꯛ ꯂꯥꯏꯁꯨꯒꯤ ꯃꯉꯥꯟꯁꯤ ꯂꯥꯛꯑꯗꯤ ꯁꯃꯥꯁꯁꯤꯗ ꯊꯕꯛ ꯑꯃ ꯇꯧꯕ ꯃꯇꯝꯗ ꯃꯆꯨ ꯇꯥꯅ ꯇꯧꯔꯛꯀꯗꯕ ꯍꯧꯖꯤꯛ ꯑꯉꯥꯡ ꯎꯝ ꯑꯗꯨꯅꯤ ꯁꯤ ꯐꯒꯠꯅꯕ ꯈꯔ ꯈꯟꯅ ꯅꯩꯅꯁꯦ ꯑꯗꯨ ꯃꯣꯕꯥꯏꯟ ꯄꯥꯏꯔ ꯃꯣꯕꯥꯏꯟ ꯄꯥꯏꯔ ꯎꯝ ꯑꯉꯥꯡ ꯑꯃ ꯁꯦꯝꯒꯠꯄ ꯍꯥꯏꯕꯁꯤ ꯅꯨꯡꯁꯤꯕ ꯋꯥꯍꯩ ꯋꯥꯇꯥ ꯁꯤꯖꯟꯅꯔꯒ ꯐꯨꯕ ꯌꯥꯕ ꯃꯇꯥꯡꯗ ꯐꯨꯒꯅꯤ ꯊꯦꯝꯖꯟ ꯈꯣꯆꯜꯂꯒ ꯐꯖꯅ ꯇꯧꯒꯅꯤ ꯑꯗꯨꯒꯤꯗꯃꯛꯇ ꯑꯩꯈꯣꯏ ꯈꯔ ꯈꯟꯅ ꯅꯩꯅꯁꯤ ꯀꯝꯃꯨꯅꯤꯇꯤ ꯍꯣꯜꯗ ꯑꯩꯈꯣꯏ ꯈꯔ ꯄꯨꯟꯁꯜꯂꯒ ꯆꯍꯤ ꯁꯨꯗ꯭ꯔꯤꯕ ꯑꯉꯥꯡꯁꯤꯡ ꯍꯧꯖꯤꯛ ꯃꯣꯕꯥꯏꯟ ꯄꯥꯏꯍꯜꯂꯣꯏꯗꯃꯤ ꯒꯥꯔꯤ ꯆꯍꯤ ꯁꯨꯗꯅ ꯒꯥꯔꯤ ꯊꯧꯔꯤꯕ ꯑꯉꯥꯡꯁꯤꯡ ꯁꯤ ꯇꯧꯍꯜꯂꯣꯏꯗꯃꯤ ꯁꯤꯅ ꯃꯣꯏꯒꯤ ꯂꯥꯏꯔꯤꯛ ꯂꯥꯏꯁꯨ ꯇꯝꯕꯗ ꯁꯣꯛꯒꯦ ꯍꯧꯖꯤꯛ ꯑꯉꯝ ꯑꯉꯝ ꯁꯦꯠꯅ ꯆꯥꯅꯕꯒꯤ ꯐꯤꯕꯝꯗ ꯂꯥꯛꯑꯦꯅꯦ ꯑꯩꯈꯣꯏ ꯂꯩꯀꯥꯏꯒꯤ ꯑꯣꯖꯥ ꯕꯣꯏꯒꯤ ꯌꯨꯝꯁꯤꯡꯁꯤꯕꯨ ꯏꯂꯣꯏ ꯂꯣꯏꯁꯤꯟꯗ꯭ꯔꯤꯅꯦ ꯇꯧꯔꯤꯁꯦ ꯃꯥꯏꯁꯨ ꯃꯣꯏ ꯍꯥꯎꯁꯤꯡ ꯂꯣꯟꯁꯤ ꯐꯖꯅ ꯐꯪꯗ꯭ꯔꯤꯕꯖꯥꯠꯂ ꯑꯍꯥꯟꯕ ꯅꯤꯐꯨ ꯃꯉꯥ ꯐꯪꯕ꯭ꯔꯣ ꯃꯥꯕꯨ ꯅꯥꯔꯤ ꯍꯥꯏꯕꯅꯤꯅꯦ ꯑꯣꯖꯥ ꯕꯣꯏꯗꯨꯕꯨ ꯃꯁꯥ ꯅꯨꯡꯉꯥꯏꯇꯦ ꯍꯥꯏꯕꯅꯤꯅꯦ ꯎꯝ ꯑꯣꯖꯥ ꯕꯣꯏꯁꯨ ꯌꯥꯗ꯭ꯔꯦꯗ ꯍꯧꯖꯤꯛ ꯃꯁꯥꯁꯤ ꯊꯕꯛꯇ ꯁꯨꯕꯗ ꯍꯤꯡꯕ ꯉꯝꯅꯕ ꯍꯣꯠꯅꯕꯗ ꯑꯋꯥꯕꯤ ꯑꯣꯏꯔꯦꯅꯦ

ꯃꯥꯏ ꯃꯁꯝ ꯀꯛꯑꯝꯃꯤꯁꯤꯗꯤ ꯕꯤꯕꯤ ꯂꯥꯛꯄꯩ ꯑꯣꯏꯔ ꯃꯥꯜꯂꯦ ꯎꯝ ꯍꯧꯖꯤꯛ ꯃꯥꯡꯊꯔꯛꯏꯁꯦ ꯑꯉꯥꯡꯁꯤꯡꯁꯤ ꯐꯖꯅ ꯑꯩꯈꯣꯏꯅ ꯒꯥꯏꯗꯂꯥꯏꯟ ꯑꯃ ꯄꯤꯔꯒ ꯃꯣꯏꯒꯤ ꯇꯨꯡꯒꯤ ꯐꯤꯌꯨꯆꯔꯁꯤꯗꯀꯣ ꯑꯐꯕ ꯂꯝꯕꯤꯗ ꯆꯠꯈꯤꯅꯕ ꯈꯔ ꯇꯥꯛꯄꯤ ꯇꯝꯕꯤꯒꯗꯃꯤꯅꯦ ꯎꯝ ꯎꯝ ꯃꯣꯏꯒꯤ ꯄꯨꯛꯅꯤꯡ ꯊꯧꯒꯠꯄ ꯑꯣꯏꯅ ꯁ꯭ꯄꯣꯔꯠꯀꯤ ꯂꯥꯏꯟꯗ ꯈꯔ ꯄꯨꯊꯣꯛꯄꯤꯗꯅ ꯃꯇꯤꯛ ꯆꯥꯕ ꯄ꯭ꯔꯥꯏꯖ ꯄꯤꯕꯤꯔꯒ ꯄꯨꯛꯅꯤꯡ ꯈꯔ ꯊꯧꯒꯠꯀꯗꯃꯤꯅꯦ ꯃꯍꯥꯛꯁꯦ ꯍꯣꯡꯉꯛꯏꯕ ꯃꯌꯥꯝꯁꯦ ꯑꯐꯕ ꯃꯌꯣꯜ ꯑꯃꯗ ꯄꯨꯅꯕ ꯍꯣꯠꯅꯒꯗꯃꯤꯅꯦ ꯅꯠꯇ꯭ꯔꯗꯤ ꯆꯥꯎꯈꯠꯄꯁꯤ ꯃꯥꯅꯦ ꯃꯔꯨꯗꯤ ꯃꯃꯥ ꯃꯄꯥ ꯑꯅꯤꯁꯦ ꯑꯟꯗꯔꯁꯇꯦꯟꯗꯤꯡ ꯂꯩꯔꯒꯗꯤ ꯃꯆꯥꯁꯨ ꯁꯣꯏꯗꯅ ꯃꯇꯨꯡ ꯏꯜꯂꯛꯀꯅꯤ ꯎꯝ ꯎꯝ